ꯑꯩꯍꯥꯛ ꯅꯣꯕꯦꯜ ꯄꯥꯕꯁꯤ ꯃꯇꯝ ꯁꯪꯗꯦ ꯑꯗꯨꯒ ꯑꯌꯥꯝꯕꯁꯨ ꯄꯥꯁꯨ ꯄꯥꯅꯤꯡꯗꯦ ꯑꯗꯨꯕꯨ ꯑꯩꯍꯥꯛꯅ ꯂꯥꯏꯕ꯭ꯔꯦꯔꯤ ꯑꯃꯗ ꯆꯪꯉꯨꯕ ꯃꯇꯝꯗ ꯂꯥꯏꯔꯤꯛ ꯑꯃꯈꯛ ꯎꯏ ꯑꯦꯇꯣꯃꯤꯛ ꯍꯦꯕꯤꯠꯁ ꯑꯅ ꯀꯧꯕ ꯂꯥꯏꯔꯤꯛ ꯑꯃꯈꯛ ꯎꯏ ꯑꯦꯇꯣꯃꯤꯛ ꯍꯦꯕꯤꯠꯁ ꯍꯥꯏꯔꯤꯕ ꯂꯥꯏꯔꯤꯛ ꯑꯁꯦ ꯑꯩꯍꯥꯛ ꯑꯍꯥꯟꯕꯗꯗꯤ ꯄꯥꯕ ꯀꯥ ꯍꯦꯟꯅ ꯄꯥꯝꯂꯝꯗꯦ ꯁꯦꯡꯅ ꯍꯥꯏꯔꯒꯗꯤ ꯅꯣꯕꯦꯜ ꯄꯥꯕꯁꯤ ꯌꯥꯝꯅ ꯇꯟꯕ ꯃꯤꯅꯤ ꯑꯗꯨꯕꯨ ꯑꯩꯍꯥꯛꯅ ꯁꯪꯕ ꯃꯇꯝꯗ ꯂꯥꯏꯔꯤꯛ ꯑꯁꯤ ꯀꯥꯡꯉꯨꯕ ꯃꯇꯝꯗ ꯄꯨꯛꯅꯤꯡ ꯂꯧꯁꯤꯡ ꯑꯣꯏꯒꯗꯕ ꯑꯗꯨꯒ ꯋꯥꯈꯜ ꯂꯣꯟ ꯌꯥꯝꯅ ꯋꯥꯡꯕ ꯏꯐꯣꯔꯠ ꯌꯥꯝꯅ ꯋꯥꯡꯕ ꯑꯗꯨꯒ ꯃꯦꯟꯇꯦꯜ ꯏꯁꯇ꯭ꯔꯦꯡ ꯑꯣꯏꯒꯗꯕ ꯋꯥꯍꯩ ꯀꯌꯥ ꯌꯥꯎꯔꯝꯕ ꯑꯦꯇꯣꯃꯤꯛ ꯍꯦꯕꯤꯠꯁ ꯍꯥꯏꯔꯤꯕ ꯂꯥꯏꯔꯤꯛ ꯑꯁꯦ ꯑꯩꯍꯥꯛ ꯄꯥꯅꯤꯡꯈꯤ ꯑꯗꯨꯒ ꯃꯁꯤ ꯑꯩꯍꯥꯛ ꯃꯌꯥꯝꯗꯁꯨ ꯄ꯭ꯔꯦꯁꯀ꯭ꯔꯥꯏꯞ ꯇꯧꯖꯔꯤ ꯑꯁꯤꯒꯨꯝꯕ ꯂꯥꯏꯔꯤꯛ ꯑꯁꯤ ꯄꯥꯕꯗ ꯅꯍꯥꯛꯀꯤ ꯃꯥꯡꯂꯨꯔꯕ ꯋꯥꯈꯜꯂꯣꯟ ꯀꯌꯥ ꯃꯥꯡꯂꯨꯔꯕ ꯇꯥꯔꯒꯦꯠ ꯀꯌꯥ ꯐꯪ ꯐꯪꯅꯤꯡꯕꯒꯤ ꯅꯉꯣꯟꯗ ꯃꯣꯇꯤꯚꯦꯠ ꯇꯧꯒꯅꯤ ꯑꯗꯣꯝꯁꯨ ꯄꯥꯔꯒ ꯌꯦꯡꯕꯤꯌꯨ